ꯑꯣ ꯃꯥꯟꯅꯦ ꯀꯔꯤ ꯂꯩꯔꯒꯦ ꯍꯥꯏꯌꯣ ꯑꯣ ꯃꯃꯜ ꯇꯥꯡꯕꯗꯨ ꯍꯟꯗꯛꯁꯤ ꯌꯥꯔꯛꯇꯕ ꯑꯗꯨꯒꯤꯅꯦ ꯍꯟꯗꯛꯁꯦ ꯁꯪꯒꯣꯝꯒꯤ ꯄ꯭ꯔꯗꯛꯁꯦ ꯌꯥꯝꯅꯁꯨ ꯄꯨꯊꯣꯛꯄ ꯉꯝꯗꯕ

ꯑꯃꯨꯛꯀ ꯍꯔꯥꯎ ꯀꯨꯝꯍꯩꯒꯤ ꯃꯇꯝ ꯑꯣꯏꯕꯅꯤꯅ ꯗꯤꯃꯥꯟꯁꯨ ꯌꯥꯝꯅ ꯂꯩꯕ ꯑꯗꯨꯗꯨꯅ ꯁꯣꯝꯗ ꯄꯨꯊꯣꯛꯂꯤꯕ ꯆꯥꯡꯒ ꯑꯗꯨꯒ ꯌꯣꯜꯂꯤꯕ ꯂꯧꯔꯤꯕꯒꯤ ꯆꯥꯡꯁꯤꯒ ꯌꯥꯝꯅ ꯈꯦꯠꯅꯔꯛꯂꯕ ꯑꯗꯨꯒ ꯄꯩꯁꯥꯗꯨ ꯃꯃꯜ ꯈꯔ ꯍꯦꯟꯒꯠꯄꯅꯦ ꯑꯗꯨ ꯁꯤꯒꯤ ꯃꯇꯨꯡꯗꯒꯤꯗꯤ ꯑꯗꯨꯝ ꯄꯩꯁꯥꯗꯨ ꯍꯟꯊꯔꯛꯀꯅꯤꯗ ꯑꯗꯨ ꯍꯨꯝꯐꯨ ꯌꯧꯕꯗꯣ ꯑꯗꯨ ꯑꯩꯅ ꯍꯦꯟꯒꯠꯅꯤꯡꯗꯅ ꯍꯦꯟꯒꯠꯄꯁꯨ ꯅꯠꯇꯦꯗ ꯁꯣꯝꯗ ꯑꯩꯈꯣꯏꯒꯤ ꯂꯩꯔꯤꯕ ꯍꯥꯏꯕꯗꯤ ꯃꯈꯣꯏ ꯀꯔꯤ ꯁꯟꯕꯤꯁꯤꯡꯁꯦ ꯁꯨꯃꯥꯏ ꯇꯧꯕꯅꯦ ꯑꯥ ꯑꯩꯈꯣꯏꯁꯨ ꯃꯤ ꯍꯥꯏꯕꯗꯤ ꯊꯥꯗꯣꯛꯑꯒ ꯃꯥꯒꯤ ꯃꯆꯤꯟꯖꯥꯛ ꯊꯥꯛꯅꯕ ꯈꯣꯠꯅꯕ ꯃꯤꯁꯦ ꯊꯝꯕꯅꯦꯕꯀꯣ ꯊꯝꯕꯁꯤꯗ ꯃꯈꯣꯏꯗꯁꯨ ꯃꯆꯤꯟꯖꯥꯛ ꯊꯥꯛꯄꯒꯤ ꯑꯋꯥꯕꯁꯤ ꯃꯌꯥꯝ ꯑꯃ ꯂꯩꯕ ꯑꯗꯨꯒ ꯃꯈꯣꯏꯒꯤ ꯅꯣꯡꯃꯒꯤ ꯑꯩꯈꯣꯏꯅ ꯍꯥꯟꯅ ꯁꯥꯔꯝꯕꯗꯣ ꯄꯩꯁꯥ ꯍꯟꯗꯛꯇꯤ ꯑꯃꯨꯛꯀ ꯃꯈꯣꯏꯗ ꯍꯦꯟꯒꯠꯄ ꯑꯗꯨꯒꯨꯝꯕꯁꯨ ꯂꯩꯕ ꯑꯗꯨꯗꯒꯤ ꯑꯩꯈꯣꯏꯒꯤ ꯊꯕꯛꯁꯤ ꯃꯈꯣꯏꯗ ꯍꯟꯗꯛꯅ ꯈꯔ ꯍꯦꯟꯅ ꯆꯤꯟꯕ ꯑꯗꯨꯒꯨꯝꯕ ꯀꯌꯥ ꯑꯃ ꯂꯩꯔꯦ ꯑꯗꯨꯗꯒꯤ ꯑꯩꯈꯣꯏ ꯍꯥꯟꯅꯗꯤ ꯃꯆꯤꯟꯖꯥꯛꯁꯦ ꯐꯖꯅ ꯃꯔꯥꯡ ꯀꯥꯏꯅ ꯐꯪꯂꯝꯕꯗꯒꯤ ꯃꯈꯣꯏꯁꯤ ꯄꯤꯖ ꯄꯤꯊꯛꯄꯗ ꯁꯪꯒꯣꯝꯒꯤ ꯆꯥꯡꯗꯨ ꯐꯖꯅ ꯊꯣꯛꯂꯝꯕꯅꯦ ꯑꯗꯨ ꯍꯧꯖꯤꯛꯅ ꯑꯃꯨꯛꯀ ꯑꯗꯨꯃꯥꯏꯅ ꯑꯩꯈꯣꯏꯒꯤ ꯃꯈꯣꯏꯒꯤ ꯄ꯭ꯔꯗꯛꯁꯦ ꯄꯨꯊꯣꯛꯄ ꯉꯝꯗꯕ ꯑꯗꯨꯒꯨꯝꯕ ꯑꯩꯈꯣꯏꯅ ꯈꯨꯌꯧꯅꯕ ꯀꯌꯥ ꯑꯃ ꯂꯩꯕ ꯑꯗꯨꯗꯒꯤ ꯍꯟꯗꯛꯇꯤ ꯃꯃꯜꯁꯤ ꯈꯔ ꯍꯥꯏꯒꯠꯄꯅꯦ ꯑꯗꯣ ꯃꯇꯝ ꯈꯔ ꯂꯩꯔꯒꯗꯤ ꯑꯃꯨꯛꯀꯁꯨ ꯇꯥꯔꯛꯄ ꯌꯥꯅ ꯂꯩꯗ ꯑꯇꯩꯗꯤ ꯀꯔꯤ ꯀꯔꯤ ꯑꯋꯥꯠꯄ ꯂꯩꯔꯤ ꯑꯪ ꯑꯗꯨ ꯏꯆꯦ ꯍꯟꯗꯛꯀꯤꯗꯤ ꯃꯌꯥꯝꯒꯤ ꯑꯗꯨꯝ ꯇꯧꯔꯕꯅꯦ ꯑꯗꯨ ꯃꯊꯪꯗꯒꯤꯗꯤ ꯑꯩꯈꯣꯏꯁꯨ ꯍꯥꯏꯗꯤ ꯑꯩꯈꯣꯏꯒꯤ ꯂꯩꯔꯤꯕ ꯀꯁꯇꯃꯔꯁꯤꯡꯁꯤꯗ ꯇꯥꯅ ꯄꯤꯕ ꯉꯝꯅꯤꯡꯉꯥꯏꯒꯤ ꯍꯣꯠꯅꯒꯦ ꯑꯩꯈꯣꯏꯁꯨ ꯑꯉꯝꯕ ꯊꯥꯛꯇ ꯑꯗꯨ ꯍꯟꯗꯛꯀꯤꯗꯤ ꯋꯥꯔꯧꯕꯤꯔꯅꯨ ꯃꯊꯪꯗꯒꯤꯗꯤ ꯌꯥꯝꯅ ꯀꯟꯅ ꯍꯣꯠꯅꯔꯒ ꯃꯃꯟꯗꯨ ꯇꯥꯅ ꯄꯤꯕ ꯉꯝꯕ꯭ꯔꯥ ꯌꯦꯡꯖꯒꯦ ꯍꯣꯏ ꯐꯔꯦ ꯐꯔꯦ ꯌꯥꯝ ꯅꯨꯡꯉꯥꯏꯖꯔꯦ